ꯆꯍꯤ ꯈꯔꯒꯤ ꯃꯃꯥꯡꯒꯤ ꯑꯔꯤꯕ ꯃꯣꯕꯥꯏꯜꯁꯤꯡꯗꯤ ꯀꯤꯄꯦꯗ ꯑꯣꯏꯕ ꯄꯥꯎ ꯐꯥꯎꯅꯕ ꯑꯃꯁꯨꯡ ꯑꯦꯁ ꯑꯦꯝ ꯑꯦꯁ ꯈꯛꯇ ꯌꯥꯕ ꯑꯣꯏ ꯑꯗꯨꯒ ꯍꯧꯖꯤꯛꯅ ꯏꯁꯃꯥꯔꯠ ꯐꯣꯟ ꯂꯥꯛꯄꯗꯒꯤꯗꯤ ꯁꯣꯁꯦꯜ ꯃꯦꯗꯤꯌꯥ ꯏꯟꯇꯔꯅꯦꯠ ꯅꯦꯠ ꯕꯦꯡꯀꯤꯡ ꯑꯣꯟꯂꯥꯏꯟꯗꯒꯤ ꯄꯣꯠ ꯂꯩꯕ ꯗꯤꯛꯁꯅꯥꯔꯤ ꯇꯣꯉꯥꯟ ꯇꯣꯉꯥꯟꯕ ꯃꯈꯜ ꯈꯔ ꯑꯗꯨꯝꯅ ꯎꯕ ꯐꯪꯖꯔꯦ ꯑꯃꯁꯨꯡ ꯏꯌꯥꯔꯇꯦꯜ ꯁꯤꯝ ꯍꯥꯞꯄꯁꯤꯅ ꯑꯩꯉꯣꯟꯗ ꯄꯩꯁꯥ ꯎꯜꯂꯤꯃꯤꯇꯦꯠ ꯀꯣꯜ ꯆꯅꯤ ꯅꯤꯐꯨꯒ ꯃꯥꯊꯣꯏ ꯍꯥꯞꯄꯦ ꯃꯁꯤꯗꯒꯤꯁꯨ ꯑꯗꯨꯝꯅ ꯑꯩꯈꯣꯏꯅ ꯏ ꯄꯥꯎ ꯐꯥꯎꯗꯣꯛ ꯐꯥꯎꯖꯤꯟ ꯇꯧꯕꯁꯨ ꯌꯥꯔꯦ